ꯍꯜꯂꯣ ꯁꯥꯔ ꯇꯥꯕꯤꯕ꯭ꯔꯥ

ꯐꯣꯟ ꯗꯨꯀꯥꯟꯒꯤ ꯑꯣꯏꯗꯣꯏ ꯅꯠꯇ꯭ꯔꯣ ꯁꯦ ꯁꯤ ꯃꯐꯝꯅ ꯀꯗꯥꯏꯋꯥꯏꯗ ꯐꯣꯟꯁꯤ ꯀꯩꯀꯩ ꯃꯣꯗꯦꯜ ꯂꯩꯔꯤꯅꯣ ꯑꯩꯅ ꯄꯥꯝꯕꯗꯤ ꯑꯥꯏ ꯐꯣꯟꯗ ꯈꯇꯪ ꯃꯃꯟ ꯍꯣꯡꯕ ꯑꯦꯂꯕꯦꯟ ꯇ꯭ꯋꯦꯜꯐꯀꯨꯝꯕꯒꯤ ꯑꯃ ꯄꯥꯝꯕ ꯑꯩꯁꯤ ꯑꯊꯨꯕꯒꯤꯗꯤ ꯑꯊꯨꯕꯒꯤ ꯑꯣꯏꯔꯦ ꯑꯗꯣ ꯑꯇꯣꯞꯄ ꯐꯣꯟ ꯃꯣꯗꯦꯜꯗꯗꯤ ꯀꯩꯀꯩ ꯑꯍꯣꯡ ꯑꯣꯐꯔꯒꯨꯝꯕ ꯄꯤꯕ ꯂꯩꯕ꯭ꯔ ꯑꯥ ꯂꯣꯟꯒꯤ ꯗꯣꯀꯨꯃꯦꯟꯁꯤꯅ ꯀꯩꯀꯩ ꯆꯪꯗꯣꯏꯒꯦ

ꯑꯥ ꯑꯥ ꯑꯩꯁꯦ ꯍꯧꯖꯤꯛꯃꯛꯀꯤꯗꯤ ꯈꯨꯗꯣꯡ ꯆꯥꯗꯕ ꯂꯩꯕ ꯑꯗꯨ ꯑꯩꯅ ꯈꯜꯂꯤꯁꯤꯅ ꯃꯇꯝ ꯈꯔ ꯅꯣꯡꯅꯤꯅꯤꯒꯨꯝꯕ ꯆꯣꯟꯊꯔꯒ ꯂꯥꯛꯀꯦ ꯑꯗꯨ ꯍꯥꯟꯅ ꯄꯣꯠꯇꯣ ꯀꯔꯝ ꯀꯔꯝꯕ ꯀꯔꯝ ꯀꯔꯝꯕ ꯃꯣꯗꯦꯜ ꯂꯩꯕꯅꯣꯗꯨꯁꯨ ꯍꯥꯟꯅ ꯈꯪꯗꯣꯛꯈꯤꯒꯦꯅ

ꯐꯣꯟꯗꯨꯅ ꯃꯃꯟ ꯋꯥꯡꯕ ꯑꯣꯏꯇꯥꯔꯒꯗꯤ ꯑꯩ ꯂꯣꯟ ꯑꯣꯏꯅ ꯂꯧꯕꯅ ꯐꯗꯧ ꯃꯥꯜꯂꯦꯕ ꯃꯃꯟ ꯅꯦꯝꯕ ꯍꯥꯏꯗꯤ ꯗꯤꯁꯀꯥꯎꯟ ꯄꯤꯒꯗꯕ ꯑꯣꯏꯗꯤ ꯐꯣꯟꯗꯣ ꯑꯅꯦꯝꯕꯗ ꯄꯩꯁꯥ ꯈꯇꯪ ꯂꯣ ꯕꯖꯦꯠꯇ ꯑꯣꯏꯔꯒꯗꯤ ꯑꯗꯨꯝ ꯀꯦꯁꯇ ꯂꯧꯕ ꯌꯥꯏ ꯅꯠꯇ꯭ꯔꯒ ꯍꯥꯏ ꯕꯖꯦꯠꯇ ꯑꯣꯏꯔꯒꯅ ꯀꯩꯅꯣꯗ ꯂꯣꯟꯗ ꯂꯧꯒꯦꯅ ꯈꯟꯕ ꯑꯩꯅ

ꯑꯥ ꯑꯥ ꯑꯥ

ꯈ꯭ꯋꯥꯏꯗꯒꯤ ꯋꯥꯡꯕ ꯃꯃꯜꯁꯤꯅ ꯀꯔꯝꯕꯗ ꯂꯩꯗꯧ ꯃꯥꯟꯒꯦ ꯐꯣꯟꯁꯦ ꯇꯥꯏꯌꯦ ꯇꯥꯏꯌꯦ ꯇꯥꯏꯌꯦ

ꯑꯥ ꯌꯥꯏ ꯌꯥꯏ ꯌꯥꯏ ꯑꯥ ꯑꯗꯨ ꯂꯣꯟꯗ ꯂꯧꯔꯦ ꯈꯜꯂꯁꯤꯅꯦ ꯀꯌꯥꯃꯨꯛꯀꯤ ꯆꯥꯡꯗ ꯕꯖꯦꯠꯇ ꯊꯝꯃꯒꯗꯤ ꯂꯣꯟꯗ ꯂꯧꯕ ꯌꯥꯒꯅꯤ ꯑꯩꯅ ꯑꯩꯅ ꯂꯧꯗꯣꯔꯤꯕ ꯄꯣꯠꯇꯣ ꯍꯥꯏꯗꯤ ꯁꯤꯃ ꯁꯝꯅ ꯍꯥꯏꯔꯀꯥꯟꯗ ꯑꯥꯏ ꯐꯣꯟ ꯐꯤꯐꯇꯤꯟꯒꯨꯝꯕ ꯑꯣꯏꯔꯦ ꯂꯥꯛꯑꯃꯒ ꯂꯤꯁꯤꯡ ꯀꯨꯟ ꯀꯨꯟꯊ꯭ꯔꯥ ꯂꯩꯔꯦ ꯈꯜꯂꯁꯤ ꯑꯗꯨ ꯐꯤꯐꯇꯤ ꯄꯔꯁꯦꯟ ꯇ꯭ꯋꯦꯟꯇꯤ ꯄꯔꯁꯦꯟ ꯑꯗꯨꯃꯥꯏꯅ ꯊꯝꯗꯣꯏꯔ ꯅꯠꯇ꯭ꯔꯒ

ꯏꯟꯇꯔꯦꯁ ꯔꯦꯠꯁꯦ ꯀꯌꯥ ꯑꯣꯏꯗꯣꯔꯤꯒꯦ ꯑꯣ ꯑꯗꯣ ꯑꯩꯅ ꯐꯣꯟ ꯄꯥꯝꯕ ꯗꯤꯖꯥꯏꯟꯗꯣ ꯃꯗꯨ ꯗꯨꯀꯥꯟꯗ ꯍꯧꯖꯤꯛ ꯂꯩꯇ꯭ꯔꯦꯅ ꯈꯜꯂꯣꯅꯦ ꯑꯗꯨ ꯑꯗꯨꯝ ꯅꯨꯃꯤꯠ ꯀꯌꯥꯅꯤ ꯐꯥꯎ ꯃꯅꯨꯡꯗ ꯑꯣꯗꯔ ꯇꯧꯔꯒ ꯑꯗꯨꯝ ꯃꯍꯥꯏꯗꯤ ꯂꯩꯗꯅ ꯑꯩꯅ ꯑꯣꯗꯔ ꯉꯁꯤ ꯇꯧꯔꯝꯃꯦ ꯈꯜꯂꯣ ꯑꯗꯨ ꯅꯨꯃꯤꯠ ꯀꯌꯥꯅꯤ ꯃꯅꯨꯡꯗꯒꯨꯝꯕ ꯄꯤꯕ ꯉꯝꯗꯣꯏꯅꯣ ꯅꯠꯇ꯭ꯔꯒ ꯁꯨꯝ ꯊꯥ ꯑꯃ ꯑꯅꯤ ꯅꯣꯡꯃ ꯅꯤꯅꯤ ꯂꯩꯗꯅ ꯑꯣ ꯐꯔꯦ ꯑꯗꯨꯗꯤ ꯑꯩ ꯍꯌꯦꯡ ꯍꯥꯡꯆꯤꯠ ꯐꯥꯎ ꯍꯌꯦꯡ ꯍꯥꯡꯆꯤꯠꯇꯨꯗ ꯍꯥꯡꯆꯤꯠ ꯐꯥꯎꯗ ꯂꯥꯛꯆꯔꯒꯦ ꯑꯗꯨꯗꯤ

ꯎꯝ ꯍꯣꯏ ꯍꯣꯏ ꯌꯥꯏ ꯌꯥꯏ ꯐꯔꯦ ꯐꯔꯦ ꯑꯗꯨꯗꯤ ꯊꯝꯖꯔꯒꯦꯅꯦ ꯍꯣꯏ ꯍꯣꯏ ꯌꯥꯏ ꯌꯥꯏ ꯊꯦꯡꯛ ꯌꯨ ꯁꯥꯔ ꯎꯝ